ꯂꯨꯍꯣꯡꯕꯒꯨꯝꯕ ꯑꯆꯧꯕ ꯑꯗꯨꯝ ꯀꯨꯝꯍꯩ ꯂꯥꯛꯑꯀꯥꯟꯗ ꯑꯈꯣꯏꯒꯤ ꯏꯁꯤꯡꯁꯦ ꯋꯥꯇꯔ ꯕꯣꯇꯜ ꯑꯣꯏꯅ ꯍꯧꯖꯤꯛꯀꯥꯟꯗꯤ ꯋꯥꯇꯔ ꯕꯣꯇꯜꯁꯦ ꯑꯗꯨꯝ ꯆꯠꯅꯔꯕꯅꯤꯅ ꯑꯈꯣꯏꯒꯤ ꯈꯣꯏ ꯑꯩ ꯑꯩꯈꯣꯏ ꯌꯨꯝꯒꯤ ꯈꯔ ꯈꯤꯠꯇꯪ ꯆꯠꯂꯒ ꯌꯥꯝ ꯂꯥꯞꯄꯗꯤ ꯅꯠꯇ꯭ꯔꯦ ꯑꯗꯨꯝ ꯃꯣꯏ ꯋꯥꯇꯔ ꯁꯞꯄ꯭ꯂꯥꯏ ꯍꯥꯏꯗꯤ ꯑꯗꯨꯒꯤ ꯀꯩꯅꯣ ꯃꯤꯅꯔꯦꯜ ꯋꯥꯇꯔ ꯕꯣꯇꯜ ꯇꯧꯚꯝ ꯁꯞꯄ꯭ꯂꯥꯏ ꯇꯧꯐꯝ ꯑꯃ ꯂꯩꯌꯦ ꯑꯗꯨꯗꯒꯤ ꯗꯨꯝ ꯆꯠꯂꯒ ꯃꯣꯏꯗꯤ ꯑꯗꯨꯝ ꯃꯈꯜ ꯃꯈꯜ ꯃꯌꯥꯝ ꯂꯩ ꯍꯥꯏꯗꯤ ꯑꯦꯝ ꯑꯦꯜꯗꯣ ꯃꯣꯏꯅ ꯈꯔ ꯐꯥꯏꯕ ꯍꯟꯗ꯭ꯔꯦꯠꯀꯤ ꯂꯩꯔꯦ ꯋꯥꯟ ꯂꯤꯇꯔ ꯑꯣꯏꯔꯣ ꯁꯕꯦꯟ ꯐꯤꯞꯇꯤ ꯑꯣꯏꯔꯣ ꯑꯗꯨꯝ ꯋꯥꯟ ꯍꯍ ꯑꯗꯨꯃꯥꯏꯅ ꯇꯧꯔꯒ ꯍꯥꯏꯗꯤ ꯑꯗꯨꯒ ꯀꯩꯅꯣꯁꯦ ꯑꯦꯝ ꯑꯦꯜꯁꯦ ꯐꯥꯏꯞ ꯍꯟꯗ꯭ꯔꯦꯗꯇꯨꯅ ꯆꯞ ꯆꯥꯌꯦꯅ ꯐꯥꯏꯞ ꯍꯟꯗ꯭ꯔꯦꯗ ꯑꯦꯝ ꯑꯦꯜꯁꯦ ꯑꯗꯨꯝ ꯇꯧꯋꯦ ꯁꯕꯦꯟ ꯐꯤꯐꯇꯤ ꯀꯩꯒꯨꯝꯕꯀꯥꯟꯗ ꯆꯥꯛ ꯍꯩꯖꯥꯟꯅꯕ ꯑꯣꯏꯇꯥꯔꯗꯤ ꯁꯕꯦꯟ ꯐꯤꯞꯇꯤ ꯇꯧꯕꯁꯨ ꯌꯥꯎꯋꯦ ꯃꯤ ꯑꯃꯒꯤ ꯋꯥꯟ ꯂꯤꯇꯔꯗꯤ ꯈꯤꯛꯇꯪ ꯆꯥꯎꯃꯜꯂꯦꯅ ꯑꯗꯨꯅ ꯑꯩꯈꯣꯏꯅ ꯑꯗꯨꯝ ꯃꯤ ꯍꯥꯏꯗꯤ ꯆꯥꯛꯀꯤ ꯑꯣꯏꯗꯣꯏꯔꯥ ꯂꯨꯍꯣꯡꯕꯒꯤ ꯑꯆꯥꯄꯣꯠꯀꯤ ꯑꯣꯏꯗꯣꯏꯔꯥ ꯑꯗꯨꯃꯥꯏꯅ ꯑꯗꯨꯝ ꯈꯜꯂꯒ ꯀꯔꯝꯕꯅ ꯐꯅꯤꯗꯣ ꯈꯜꯂꯒ ꯑꯗꯨꯝ ꯍꯧꯖꯤꯛꯀꯤ ꯃꯐꯝꯗꯨꯗꯒꯤ ꯁꯞꯄ꯭ꯂꯥꯏ ꯃꯐꯝꯗꯨꯗꯒꯤ ꯑꯗꯨꯝ ꯑꯍꯣꯡꯕ ꯃꯃꯜꯗ ꯑꯗꯨꯝ ꯃꯣꯏꯅꯁꯨ ꯄꯩꯁꯥꯁꯨ ꯑꯗꯨꯝ ꯇꯥꯔꯛꯑꯦ ꯍꯥꯏꯗꯤ ꯃꯐꯝ ꯁꯞꯄ꯭ꯂꯥꯏ ꯇꯧꯐꯝ ꯑꯣꯏꯔꯕꯅꯤꯅ ꯗꯨꯀꯥꯟꯗꯒꯤ ꯂꯩꯅꯗ꯭ꯔꯦ ꯑꯗꯨꯃꯥꯏꯅ ꯑꯣꯔꯗꯔ ꯇꯧꯔꯒ ꯑꯗꯨꯝ ꯂꯧꯕ ꯆꯠꯂꯦ ꯑꯗꯨꯅ ꯏꯔꯥꯏꯂꯥꯏꯅ ꯑꯗꯨꯝ ꯐꯪꯂ